ꯑꯥ ꯁꯤ ꯖꯤꯝ ꯑꯄꯨꯟꯕ ꯐꯤꯠꯅꯦꯁ ꯁꯦꯟꯇꯔꯒꯤ ꯖꯤꯝꯒꯤ ꯃꯦꯝꯗꯨꯔꯥ ꯑꯩꯁꯦꯀꯣ ꯍꯟꯗꯛ ꯃꯔꯛꯁꯦ ꯏꯁꯥ ꯈꯔ ꯅꯨꯡꯉꯥꯏꯇꯕꯀꯣ ꯑꯗꯨꯅ ꯑꯩ ꯀꯃꯥꯂꯥꯅꯦ ꯑꯗꯣ ꯑꯩꯁꯦ ꯖꯤꯝ ꯑꯩꯁꯦ ꯖꯤꯝꯁꯦ ꯖꯣꯏꯟ ꯇꯧꯒꯦ ꯍꯥꯏꯅ ꯃꯦꯝ ꯑꯥ ꯇꯥꯕ꯭ꯔꯥ ꯃꯦꯝ ꯑꯥ ꯑꯩꯁꯦ ꯍꯟꯗꯛꯁꯦ ꯏꯁꯥꯁꯨ ꯈꯔ ꯅꯨꯡꯉꯥꯏꯔꯛꯇꯕꯀꯣ ꯑꯗꯨꯅ ꯑꯩꯁꯦ ꯍꯥꯟꯅꯁꯨ ꯖꯤꯝ ꯌꯥꯎꯔꯝꯈ꯭ꯔꯕꯅꯦꯕꯀꯣ ꯑꯗꯨꯅ ꯍꯟꯗꯛꯁꯦ ꯑꯃꯨꯛꯀ ꯖꯣꯏꯟ ꯇꯧꯒꯦ ꯍꯥꯏꯅ ꯈꯟꯕ ꯑꯗꯨ ꯃꯦꯝꯒꯤ ꯍꯧꯖꯤꯛ ꯅꯪꯒꯤ ꯅꯪꯅ ꯇ꯭ꯔꯦꯟ ꯇꯧꯕꯁꯤ ꯃꯤ ꯀꯌꯥ ꯂꯩꯕ꯭ꯔꯥ

ꯑꯥ ꯑꯗꯨ ꯅꯠꯇꯦ ꯅꯠꯇꯦ ꯃꯦꯝ ꯅꯪꯅ ꯇ꯭ꯔꯦꯟ ꯇꯧꯕ ꯅꯪꯒꯤ ꯁꯥꯇ꯭ꯔꯤꯗꯨ ꯀꯌꯥ ꯂꯩꯕ꯭ꯔꯥ ꯍꯥꯏꯕ

ꯎꯝ ꯎꯝ ꯑꯗꯨ ꯃꯦꯝ ꯑꯩꯁꯦ ꯄꯨꯡ ꯇꯔꯥꯗꯩꯅ ꯊꯕꯛ ꯂꯩꯔꯦꯕꯀꯣ ꯑꯗꯣ ꯑꯩꯁꯤꯅ ꯑꯩ ꯑꯥ ꯑꯁ ꯑꯥ ꯖꯤꯝꯁꯤ ꯄꯨꯡ ꯀꯌꯥꯋꯥꯏꯗ ꯍꯥꯡꯕ꯭ꯔꯣ ꯃꯦꯝ

ꯑꯩꯅ ꯇ꯭ꯔꯦꯅꯔꯁꯦ ꯅꯨꯄꯤ ꯑꯣꯏꯕ ꯄꯥꯝꯕꯀꯣ ꯃꯦꯝ ꯑꯗꯨꯅꯅꯦ ꯑꯗꯨ ꯑꯩꯁꯦ ꯍꯥ ꯑꯩꯁꯦ ꯅꯠꯇꯦ ꯑꯩꯁꯦ ꯄꯨꯡ ꯇꯔꯥꯗꯩꯅ ꯊꯕꯛ ꯂꯩꯔꯦꯕꯀꯣ ꯏꯁꯥꯒꯤ ꯑꯗꯨꯅ ꯑꯩꯁꯦ ꯑꯌꯨꯛ ꯑꯩꯠ ꯇꯨ ꯅꯥꯏꯟ ꯑꯁꯨꯋꯥꯏꯁꯤ ꯄꯥꯝꯕ ꯑꯗꯨ ꯃꯦꯝꯗꯨ ꯑꯩꯠ ꯇꯨ ꯅꯥꯏꯟ ꯃꯅꯨꯡꯁꯤ ꯅꯪꯒꯤ ꯅꯪꯅ ꯇꯥꯛꯄꯤꯕ ꯅꯪꯒꯤ ꯁꯥꯇ꯭ꯔꯥꯁꯦ ꯀꯌꯥ ꯂꯩꯕ꯭ꯔꯥ ꯎꯝ ꯑꯣ ꯍꯣꯏ ꯑꯗꯨꯗꯤ ꯑꯩ ꯍꯌꯦꯡ ꯃꯦꯝ ꯑꯥ ꯖꯤꯝ ꯃꯐꯝꯗ ꯂꯥꯛꯂꯒ ꯑꯗꯨꯒ ꯐꯖꯅ ꯉꯥꯡꯅꯔꯁꯦꯀꯣ ꯑꯥ ꯁꯥꯟꯅꯔꯦ ꯑꯩꯁꯦ ꯊꯕꯛ ꯆꯤꯟꯕ ꯑꯃ ꯂꯩꯕꯗꯒꯤ ꯑꯃꯨꯛ ꯇꯣꯛꯈꯤꯕꯀꯣ ꯍꯣꯏ ꯑꯗꯨꯗꯤ ꯃꯦꯝ ꯍꯌꯦꯡ ꯂꯥꯛꯂꯒ ꯖꯤꯝꯗ ꯐꯖꯅ ꯉꯥꯡꯅꯔꯁꯦ

ꯑꯥ ꯍꯣꯏ ꯍꯣꯏ ꯌꯥꯏꯌꯦ ꯃꯦꯝ ꯍꯌꯦꯡ ꯌꯦꯡꯂꯁꯤ ꯑꯥ ꯍꯣꯏ ꯍꯣꯏ ꯌꯥꯏꯌꯦ ꯃꯦꯝ ꯎꯝ ꯊꯝꯃꯦ ꯃꯦꯝ ꯎꯝ